ꯑꯩꯍꯥꯛꯀꯤ ꯖꯤꯂꯥꯗ ꯔꯤꯁꯣꯔꯁꯦꯁꯁꯤꯡꯒꯤ ꯋꯥꯠꯄꯗꯤ ꯂꯩꯇꯦ ꯑꯗꯨ ꯍꯣꯏ ꯑꯩꯍꯥꯛꯀꯤ ꯃꯐꯝꯗ ꯂꯩꯕ ꯃꯤꯑꯣꯏꯁꯤꯡꯒꯤꯗꯃꯛ ꯚꯦꯛꯁꯤꯟ ꯑꯃꯁꯨꯡ ꯚꯦꯛꯁꯤꯅꯦꯁꯟ ꯀꯥꯞꯐꯝ ꯃꯇꯤꯛ ꯆꯥꯅ ꯂꯩ ꯑꯩꯈꯣꯏꯒꯤ ꯍꯦꯜꯠ ꯗꯤꯄꯥꯔꯠꯃꯦꯟꯁꯤꯡꯅ ꯑꯩꯈꯣꯏꯒꯤ ꯗꯤ ꯑꯥꯏ ꯑꯣꯗ ꯑꯣꯐꯤꯁꯀꯤ ꯃꯤꯅ ꯑꯗꯨꯝ ꯑꯉꯥꯡꯒꯤ ꯄꯥꯏꯔꯒ ꯃꯣꯏꯅ ꯑꯉꯥꯡꯒꯤ ꯔꯣꯇꯤꯟ ꯏꯃ꯭ꯌꯨꯟꯅꯥꯏꯖꯦꯁꯟ ꯐꯖꯅ ꯇꯧꯕꯤ ꯑꯗꯨꯒ ꯑꯍꯟꯒꯤ ꯑꯣꯏꯔꯁꯨ ꯑꯩꯈꯣꯏꯒꯤ ꯍꯦꯜꯠ ꯗꯤꯄꯥꯔꯠꯃꯦꯟꯁꯤꯅ ꯃꯇꯝ ꯃꯇꯝꯗ ꯂꯥꯛꯂꯒ ꯑꯗꯨꯝ ꯇꯧꯕꯤ ꯃꯤꯔꯣꯟꯈ꯭ꯔꯕ ꯅꯨꯄꯤꯕꯨꯁꯨ ꯑꯗꯨꯝ ꯂꯨꯅ ꯇꯧꯕꯤ ꯑꯗꯨꯒꯤ ꯍꯣꯏ ꯋꯥꯠꯄꯗꯤ ꯂꯩꯇꯦ ꯑꯗꯨ ꯑꯩꯈꯣꯏꯁꯦ ꯐꯖꯅ ꯃꯣꯏꯅ ꯆꯦꯛꯁꯤꯟꯅꯒ ꯑꯗꯨꯝ ꯐꯖꯅ ꯇꯧꯕꯤ ꯌꯥꯝ ꯂꯨꯅ ꯑꯗꯨꯒꯤ ꯍꯧꯖꯤꯛꯇꯤ ꯊꯥꯏꯅꯒꯨꯝꯅ ꯑꯩꯈꯣꯏ ꯄꯣꯂꯤꯑꯣ ꯅꯥꯕ ꯑꯗꯨꯒꯨꯝꯕ ꯑꯉꯥꯡꯁꯨ ꯌꯥꯎꯗ꯭ꯔꯦ ꯑꯗꯨꯒꯤ ꯐꯖꯅ ꯇꯧꯔꯝꯃꯦ ꯁꯤꯗꯗꯤ